ꯑꯩ ꯏꯁꯥꯃꯛ ꯏꯃꯥ ꯂꯩꯕꯥꯛ ꯃꯅꯤꯄꯨꯔ ꯃꯌꯥꯝꯅ ꯀꯪꯂꯩꯄꯥꯛ ꯍꯥꯏꯅꯁꯨ ꯃꯤꯡꯊꯣꯟꯕ ꯑꯗꯨꯒꯤ ꯃꯅꯨꯡꯗ ꯂꯩꯕ ꯀꯛꯆꯤꯡ ꯍꯥꯏꯅ ꯃꯤꯡꯊꯣꯟꯕ ꯂꯝ ꯃꯆꯥ ꯑꯃꯗꯒꯤ ꯍꯧꯔꯛꯄꯅꯤ ꯑꯩ ꯍꯧꯖꯤꯛ ꯍꯧꯖꯤꯛ ꯏꯁꯥꯃꯛ ꯁꯥꯟꯅ ꯈꯣꯠꯅꯕ ꯂꯥꯏꯔꯤꯛ ꯂꯥꯏꯁꯨ ꯇꯝꯕꯒꯤ ꯑꯣꯏꯅ ꯑꯇꯣꯞꯄ ꯃꯄꯥꯟꯗ ꯂꯩ ꯑꯗꯨꯕꯨ ꯑꯩꯅ ꯐꯅ ꯑꯇꯣꯞꯄ ꯂꯝꯗ ꯂꯩꯔꯕꯁꯨ ꯏꯃꯥꯟꯅꯕ ꯃꯌꯥꯝ ꯑꯃ ꯃꯈꯟ ꯃꯊꯦꯟ ꯃꯌꯥꯝ ꯑꯃ ꯄꯨꯜꯂꯒ ꯂꯥꯡꯗꯅ ꯈꯣꯠꯇꯅ ꯅꯨꯡꯉꯥꯏꯅ ꯂꯩꯔꯕꯁꯨ ꯑꯩꯅ ꯃꯐꯝ ꯑꯗꯨꯗ ꯂꯩꯔꯤꯉꯩꯗ ꯁꯥꯟꯅꯈꯤꯕ ꯇꯤꯟꯅꯈꯤꯕ ꯄꯨꯜꯂꯛꯈꯤꯕ ꯏꯃꯥꯟꯅꯕ ꯃꯌꯥꯝꯒꯤ ꯑꯗꯨꯗ ꯅꯨꯡꯉꯥꯏꯈꯤꯕ ꯃꯍꯥꯎ ꯑꯗꯨꯗꯤ ꯐꯪꯕ ꯌꯧꯕ ꯀꯧꯕ ꯂꯩꯇꯦ ꯑꯗꯨꯒꯤꯁꯨ ꯃꯊꯛꯇ ꯏꯃꯥ ꯂꯩꯕꯥꯛ ꯅꯨꯡꯁꯤꯔꯕꯒꯤ ꯋꯦꯗꯔ ꯅꯨꯡꯁꯤꯠ ꯅꯨꯡꯁꯥ ꯁꯦꯡꯕ ꯀꯔꯤ ꯀꯔꯥꯡ ꯑꯗꯨꯕꯨ ꯃꯐꯝ ꯑꯁꯤꯗ ꯂꯩꯔꯁꯨ ꯀꯔꯤꯑꯝꯇ ꯋꯦꯗꯔꯗꯨ ꯌꯧꯕ ꯉꯝꯗꯦ ꯑꯗꯨꯒꯤ ꯃꯊꯛꯇ ꯃꯐꯝꯗꯨꯒꯤ ꯐꯖꯔꯕ ꯏꯪ ꯆꯤꯛꯄ ꯃꯤꯆꯤꯛ ꯃꯤꯔꯥꯎꯈꯣꯜ ꯃꯌꯥꯝ ꯇꯥꯗꯕ ꯌꯥꯝꯅ ꯂꯩꯕꯗ ꯅꯨꯡꯉꯥꯏꯕ ꯃꯐꯝꯗꯨꯒꯤ ꯋꯦꯗꯔꯗꯨ ꯃꯐꯝ ꯑꯇꯣꯞꯄ ꯃꯐꯝ ꯈꯨꯗꯤꯡꯃꯛꯇ ꯆꯠꯂꯕꯁꯨ ꯑꯗꯨꯒꯤ ꯋꯦꯗꯔꯗꯨꯗꯤ ꯌꯧꯕ ꯉꯝꯃꯔꯣꯏ ꯏꯃꯥꯂꯩꯕꯥꯛꯀꯤ ꯅꯨꯡꯉꯥꯏꯕꯗꯨ ꯐꯪꯕ ꯉꯝꯃꯣꯏ ꯑꯗꯨꯅ ꯃꯇꯝ ꯄꯨꯝꯅꯃꯛꯇ ꯑꯩꯅ ꯃꯐꯝ ꯀꯌꯥ ꯑꯃꯗ ꯂꯩꯔꯕꯁꯨ ꯏꯃꯥ ꯂꯩꯕꯥꯛ ꯀꯥꯎꯕ ꯂꯩꯇꯦ ꯏꯃꯥ ꯂꯩꯕꯥꯛꯇ ꯍꯟꯖꯤꯜꯂꯒ ꯑꯗꯨꯝ ꯂꯩꯒꯅꯤ ꯂꯥꯏꯔꯤꯛ ꯂꯥꯏꯁꯨ ꯇꯝꯕ ꯂꯣꯏꯔꯒꯁꯨ